ꯑꯗꯨꯒ ꯅꯨꯄꯤ ꯑꯗꯨ ꯅꯨꯄꯤ ꯑꯗꯨꯅ ꯃꯍꯥꯛꯇ ꯅꯝꯊꯥꯛ ꯇꯧꯕꯤꯔꯝꯕꯗꯒꯤ ꯑꯃꯨꯛ ꯃꯍꯥꯛꯀꯤ ꯄꯨꯟꯁꯤ ꯑꯗꯨ ꯍꯥꯟꯅꯒꯤ ꯃꯐꯝꯗ ꯍꯜꯂꯛꯇꯨꯅ ꯌꯥꯝꯅ ꯁꯛꯅꯥꯏꯔꯕ ꯃꯤ ꯑꯃ ꯍꯥꯏꯕꯗꯤ ꯗꯥꯛꯇꯔ ꯅꯤꯠ ꯐꯥꯎꯗꯨꯅ ꯗꯥꯛꯇꯔ ꯇꯝꯕꯒꯤ ꯌꯥꯝꯅ ꯑꯋꯥꯡꯕ ꯊꯥꯛ ꯑꯃꯗ ꯂꯥꯛꯈꯤꯕ ꯑꯁꯤ ꯑꯩ ꯑꯩꯉꯣꯟꯗ ꯌꯥꯝꯅ ꯃꯣꯇꯤꯕꯦꯠ ꯑꯣꯏꯍꯟꯈꯤꯕꯅ ꯃꯔꯝ ꯑꯣꯏꯔꯒ ꯐꯤꯂꯝ ꯑꯁꯤ ꯑꯩꯅ ꯌꯥꯝꯅ ꯄꯥꯝꯅ ꯌꯦꯡꯈꯤꯕ ꯐꯤꯂꯝ ꯑꯃ ꯑꯣꯏ